ꯀꯨꯝꯍꯩ ꯂꯥꯏꯅꯤꯡꯒꯤ ꯑꯣꯏꯕ ꯊꯧꯔꯝꯁꯤꯡꯒꯤꯗꯃꯛ ꯂꯥꯏꯒꯤ ꯃꯨꯔꯇꯤ ꯁꯤꯡꯗꯤ ꯁꯦꯝꯗ꯭ꯔꯤ ꯑꯗꯨꯕꯨ ꯎꯅꯗꯤ ꯌꯥꯎꯔꯦ ꯂꯩꯕꯥꯛ ꯑꯄꯦꯠꯄ ꯂꯧꯗꯨꯅ ꯃꯈꯣꯏꯒꯤ ꯂꯥꯏꯒꯤ ꯁꯛꯇꯝꯁꯤꯡ ꯁꯦꯝꯃꯤ ꯑꯃꯁꯨꯡ ꯂꯩꯕꯥꯛ ꯑꯄꯦꯠꯄ ꯑꯗꯨ ꯂꯧꯔꯒ ꯀꯪꯍꯜꯂꯕ ꯃꯇꯨꯡ ꯂꯥꯏꯒꯤ ꯃꯨꯔꯇꯤ ꯑꯗꯨ ꯁꯦꯝꯃꯦ ꯑꯗꯨꯒꯤ ꯃꯇꯨꯡ ꯃꯍꯥꯛꯀ ꯆꯥꯅꯒꯗꯕ ꯐꯤꯖꯣꯜ ꯑꯗꯨ ꯃꯣꯏꯅ ꯂꯩꯇꯦꯡꯂꯦ ꯃꯗꯨꯒꯤ ꯃꯇꯨꯡꯗ ꯃꯈꯣꯏꯅ ꯊꯧꯔꯝ ꯀꯌꯥ ꯄꯥꯡꯊꯣꯛꯇꯨꯅ ꯂꯥꯏ ꯊꯥꯗꯕꯒꯤ ꯊꯧꯔꯝ ꯒꯥꯔꯤꯗ ꯄꯨꯗꯨꯅ ꯒꯥꯔꯤ ꯑꯆꯧ ꯑꯆꯧꯕ ꯅꯦꯛꯅꯗꯨꯅ ꯁꯛꯇꯤꯃꯥꯟ ꯀꯔꯤ ꯀꯔꯥ ꯅꯦꯛꯅꯗꯨꯅ ꯄꯨꯅꯗꯨꯅ ꯏꯁꯤꯡꯗ ꯊꯥꯊꯕꯒꯤ ꯆꯠꯅꯕꯤ ꯇꯧꯅꯔꯤ